ꯁ꯭ꯇꯦꯠ ꯇ꯭ꯔꯥꯟꯁꯄꯣꯠꯀꯤ ꯀ꯭ꯋꯥꯂꯤꯇꯤ ꯑꯁꯤ ꯀꯌꯥ ꯐꯠꯇꯦ ꯃꯔꯝꯗꯤ ꯁ꯭ꯇꯦꯠ ꯑꯁꯤꯗ ꯒꯣꯚꯔꯟꯃꯦꯟꯅ ꯐꯣꯚꯔꯟꯃꯦꯟꯒꯤ ꯑꯣꯏꯕ ꯑꯩꯈꯣꯏꯒꯤ ꯇ꯭ꯔꯥꯟꯄꯣꯠꯀꯤ ꯒꯥꯔꯤꯁꯤꯡ ꯃꯁꯤꯡ ꯌꯥꯝꯅ ꯂꯩꯇꯕ ꯃꯔꯝꯅ ꯆꯠꯊꯣꯛ ꯆꯠꯁꯤꯟꯗ ꯑꯩꯈꯣꯏꯅ ꯄ꯭ꯔꯥꯏꯕꯦꯠꯀꯤ

ꯐꯒꯠꯍꯟꯒꯦ ꯍꯥꯏꯕ ꯇꯥꯔꯒꯗꯤ ꯑꯩꯈꯣꯏꯒꯤ ꯁ꯭ꯇꯦꯠ ꯑꯁꯤꯗ ꯒꯣꯚꯟꯔꯃꯦꯟꯒꯤ ꯑꯣꯏꯕ ꯆꯠꯊꯣꯛ ꯆꯠꯁꯤꯟꯒꯤ ꯇ꯭ꯔꯥꯟꯄꯣꯠꯀꯤ ꯈꯨꯗꯣꯡ ꯆꯥꯕ ꯑꯁꯤ ꯍꯦꯟꯀꯠꯍꯟꯕ ꯐꯒꯠꯍꯟꯕ ꯃꯊꯧ ꯇꯥꯏ ꯍꯥꯏꯅ ꯂꯧꯖꯩ